ꯈꯨꯡꯒꯪꯗ ꯏꯁꯤꯡ ꯋꯥꯕꯒꯤ ꯏꯁꯤꯡ ꯐꯪꯗꯕꯒꯤ ꯍꯥꯏꯔꯗꯤ ꯅꯣꯡ ꯇꯥꯗꯕꯒꯤ ꯅꯣꯡ ꯌꯥꯝꯅ ꯋꯥꯠꯄꯒꯤ ꯅꯣꯡꯒꯤ ꯏꯁꯤꯡ ꯉꯥꯛꯇꯥ ꯉꯥꯏꯕꯒꯤ ꯅꯣꯡ ꯆꯨꯕ ꯉꯥꯏꯕꯒꯤ ꯂꯣꯛꯀꯨꯝꯕ ꯂꯩꯀ꯭ꯔꯛ ꯊꯣꯛꯄ ꯑꯗꯨꯒ ꯏꯁꯤꯡꯁꯦ ꯂꯩꯒꯦ ꯍꯥꯏꯔꯁꯨ ꯏꯁꯤꯡ ꯂꯩꯕꯁꯦ ꯌꯥꯝꯅ ꯇꯥꯡꯅ ꯐꯪꯏ ꯑꯗꯨꯒ ꯏꯁꯤꯡꯁꯨ ꯌꯥꯝ ꯇꯥꯡꯉꯦ ꯂꯩꯅꯕ ꯐꯪꯗꯦ ꯑꯗꯨꯒ ꯂꯧ ꯏꯪꯈꯣꯜ ꯍꯥꯏꯔꯒꯅ ꯂꯧ ꯏꯪꯈꯣꯜꯁꯦ ꯏꯁꯤꯡꯒꯨꯝꯕ ꯋꯥꯠꯄꯒꯤ ꯂꯩꯀ꯭ꯔꯛ ꯆꯠꯄ ꯑꯗꯨꯃꯥꯏ ꯇꯧꯔꯒ ꯄꯣꯠꯊꯣꯛ ꯊꯣꯛꯄꯤꯒꯦ ꯄ꯭ꯔꯖꯥ ꯃꯌꯥꯝꯁꯦ ꯏꯁꯤꯡ ꯂꯩꯇꯕꯒꯤ ꯌꯥꯝꯅ ꯋꯥꯏꯦꯑꯦ